ꯃꯅꯤꯄꯨꯔꯤ ꯂꯣꯟ ꯑꯁꯤ ꯀꯣ ꯃꯥꯂꯦꯝꯒꯤ ꯑꯣꯏꯕ ꯃꯦꯖꯔ ꯏꯟꯗꯤꯌꯥꯟ ꯂꯦꯡꯒ꯭ꯋꯦꯁꯇ ꯆꯟꯕ ꯉꯝꯃꯦ ꯑꯗꯣ ꯃꯁꯤꯒꯤ ꯂꯣꯜꯁꯦ ꯀꯌꯥꯒꯤ ꯃꯇꯤꯛ ꯑꯇꯣꯞꯄ ꯂꯦꯡꯒ꯭ꯋꯦꯁꯁꯤꯡꯗ ꯏꯟꯐ꯭ꯂꯨꯌꯦꯟꯁ ꯄꯤꯕꯒꯦ ꯍꯥꯏꯕ ꯃꯇꯝꯗ ꯈꯨꯗꯝ ꯑꯣꯏꯅ ꯍꯥꯏꯔꯕꯗ ꯆꯩꯅꯥꯒꯤ ꯆꯩꯅꯥ ꯍꯥꯏꯔꯤꯕ ꯂꯝꯁꯤꯗ ꯀꯣ ꯃꯈꯣꯏꯒꯤ ꯀꯣꯂꯦꯖꯁꯤꯡꯗ ꯁ꯭ꯀꯨꯜꯁꯤꯡꯗ ꯃꯅꯤꯄꯨꯔꯤ ꯂꯣꯟꯁꯤꯡꯒꯤ ꯇꯣꯉꯥꯟꯅ ꯚꯣꯀꯦꯁꯅꯦꯜ ꯍꯥꯏꯇꯥꯔꯦꯀꯣ ꯃꯣꯏꯒꯤ ꯑꯣꯏꯕ ꯂꯣꯟ ꯇꯝꯕꯤꯗꯨꯅ ꯑꯩꯈꯣꯏ ꯃꯩꯇꯩꯂꯣꯟꯁꯦ ꯃꯣꯏꯒꯤ ꯃꯔꯣꯜ ꯑꯣꯏꯅ ꯇꯝꯗꯨꯅ ꯁꯥꯇ꯭ꯔ ꯃꯌꯥꯝꯗ ꯇꯝꯍꯜꯂꯦ ꯑꯗꯨꯗ ꯅꯠꯇꯅ ꯃꯅꯤꯄꯨꯔꯤ ꯂꯣꯟꯁꯦ ꯁꯤꯁꯤꯒꯤ ꯑꯣꯏꯕ ꯀꯔꯤꯍꯥꯏꯇꯥꯔꯦ ꯁꯤꯁꯤꯅ ꯑꯇꯣꯞꯄ ꯂꯝꯒꯤ ꯆꯩꯅꯥꯒꯤ ꯃꯔꯣꯜ ꯅꯠꯇ꯭ꯔꯒꯁꯨꯀꯣ ꯃꯣꯏꯒꯤ ꯃꯔꯣꯜ ꯅꯠꯇ꯭ꯔꯒꯁꯨ ꯑꯩꯈꯣꯏ ꯃꯅꯤꯄꯨꯔꯤ ꯂꯣꯟꯁꯦ ꯃꯈꯣꯏꯒꯤ ꯑꯣꯏꯕ ꯂꯣꯟꯗ ꯇꯝꯕꯒꯤ